ꯏꯆꯦ ꯁꯨꯃꯤꯇꯥ ꯅꯨꯡꯉꯥꯏꯔꯤꯕꯣ ꯍꯟꯗꯛ ꯅꯣꯏꯒꯤ ꯌꯥꯝꯅ ꯐꯩ ꯏꯆꯦ ꯈꯣꯏꯅ ꯑꯦꯗꯥꯞꯇꯦꯁꯟ ꯇꯧꯕ ꯃꯤ ꯑꯉꯥꯡꯗꯨꯕꯨ ꯅꯣꯏꯒꯤ ꯔꯦꯜ ꯅꯣꯏꯒꯤ ꯑꯁꯦꯡꯕꯒꯤ ꯅꯆꯥꯅꯤ ꯍꯥꯏꯗꯨꯅ ꯈꯟꯗꯨꯅ ꯅꯣꯏꯅ ꯑꯦꯗꯥꯞꯇꯦꯁꯟ ꯇꯧꯕꯒꯤ ꯑꯦꯗꯣꯞ ꯇꯧꯕꯁꯦ ꯌꯥꯝ ꯐꯩꯌꯦ ꯆꯦ ꯑꯗꯨꯒꯤ ꯏꯆꯦ ꯑꯉꯥꯡꯗꯨꯁꯤ ꯑꯉꯥꯡꯗꯨꯒꯤ ꯑꯉꯥꯡꯗꯨꯁꯨ ꯃꯥꯒꯤ ꯃꯔꯥꯏꯕꯛꯁꯨ ꯌꯥꯝꯅ ꯐꯩꯌꯦ ꯏꯆꯦ ꯆꯦ ꯍꯣꯏꯅ ꯑꯗꯨꯃꯥꯏꯅ ꯅꯣꯏꯅ ꯃꯥꯕꯨ ꯅꯈꯣꯏꯒꯤ ꯃꯆꯥꯃꯛꯅꯤ ꯍꯥꯏꯅ ꯅꯣꯏꯅ ꯑꯦꯗꯣꯞ ꯇꯧꯕꯤꯕꯗꯣ ꯃꯥꯒꯤꯁꯨ ꯂꯥꯏꯕꯛ ꯌꯥꯝ ꯐꯩꯌꯦ ꯑꯗꯒꯤꯁꯨ ꯆꯦꯆꯦ ꯍꯣꯏꯒꯤꯗꯁꯨ ꯌꯥꯝꯅ ꯐꯩꯌꯦ ꯆꯦ ꯍꯣꯏꯒꯤꯁꯨ ꯅꯈꯣꯏꯒꯤ ꯅꯆꯥ ꯅꯕꯨꯛꯊꯣꯛꯀꯤ ꯐꯪꯗ꯭ꯔꯁꯨ ꯅꯣꯏꯅ ꯑꯗꯨꯕꯨ ꯅꯣꯏꯒꯤꯅ ꯑꯁꯦꯡꯕ ꯅꯆꯥꯅꯤ ꯍꯥꯏꯅ ꯈꯟꯗꯨꯅ ꯅꯣꯏꯅ ꯇꯧꯕꯁꯤ ꯆꯦ ꯌꯥꯝꯅ ꯐꯩꯌꯦ ꯑꯗꯨꯕꯨ ꯆꯦ ꯑꯩꯅ ꯍꯥꯏꯖꯅꯤꯡꯕꯗꯤ ꯑꯗꯨꯝ ꯀꯩꯅꯣ ꯇꯧꯕꯒꯤ ꯑꯉꯥꯡꯁꯦ ꯃꯥꯒꯤ ꯕꯥꯔꯠ ꯁꯥꯔꯇꯤꯐꯤꯀꯦꯁꯟ ꯔꯦꯖꯤꯁꯇ꯭ꯔꯦꯁꯟ ꯇꯧꯗꯕꯁꯨ ꯌꯥꯔꯣꯏꯅꯦ ꯆꯦ ꯑꯉꯥꯡꯁꯤꯒꯤ ꯑꯉꯥꯡꯁꯤꯒꯤ ꯃꯀꯨꯞ ꯃꯇꯥ ꯈꯪꯗꯣꯛꯑꯒ ꯆꯦ ꯍꯣꯏꯅ ꯔꯦꯖꯤꯁꯇ꯭ꯔꯦꯁꯟꯁꯤ ꯐꯖꯅ ꯇꯧꯊꯣꯛꯄꯤꯌꯨ ꯇꯨꯡ ꯀꯣꯏꯅ ꯑꯐꯕ ꯄꯨꯔꯛꯅꯕ ꯑꯗꯨꯝ ꯇꯧꯔꯨ ꯇꯧꯔꯨꯕꯗ ꯃꯥꯅ ꯑꯗꯨꯝ ꯆꯥꯎꯔꯛꯑꯀꯥꯟꯗꯁꯨ ꯃꯥꯒꯤ ꯀꯔꯤ ꯍꯥꯏꯅꯤ ꯆꯦ ꯃꯐꯝ ꯑꯃ ꯐꯖꯅꯁꯨ ꯂꯩꯅꯕ ꯑꯗꯒꯤ ꯆꯦ ꯍꯣꯏꯅꯁꯨ ꯑꯗꯨꯝ ꯑꯩꯅ ꯍꯥꯏꯗꯔꯁꯨ ꯆꯦ ꯍꯣꯏꯅꯁꯨ ꯑꯗꯨꯝ ꯈꯪꯉꯝꯃꯅꯤꯗ ꯁꯤꯗꯤ ꯀꯃꯥꯏꯅ ꯇꯧꯔꯒ ꯐꯅꯤ ꯀꯃꯥꯏꯅ ꯇꯧꯔꯒꯅ ꯍꯦꯟꯅ ꯀꯩꯅꯣ ꯇꯧꯕ ꯑꯣꯏꯔꯛꯀꯅꯤ ꯍꯥꯏꯕꯗꯣ ꯆꯦ ꯃꯣꯏꯅꯁꯨ ꯃꯥꯅ ꯆꯥꯎꯔꯛꯑꯀꯥꯟꯗꯁꯨ ꯑꯗꯨꯝ ꯀꯔꯤ ꯀꯔꯤꯅꯣꯁꯨ ꯇꯧꯗꯅꯕ ꯃꯥꯒꯤ ꯑꯗꯨꯅ ꯑꯉꯥꯡꯁꯤꯕꯨꯗꯤ ꯌꯥꯝꯅ ꯐꯕ ꯐꯗꯧ ꯃꯥꯜꯂꯦ ꯃꯁꯥꯒꯁꯨ ꯕꯨꯞ ꯕꯨꯞ ꯂꯥꯎꯔꯒꯀꯣ ꯆꯦ ꯌꯥꯝꯅ ꯌꯥꯝꯅꯁꯨ ꯅꯨꯡꯁꯤ ꯌꯥꯝꯅꯁꯨ ꯐꯖꯩ ꯑꯉꯥꯡꯁꯦ ꯑꯩꯅꯁꯨ ꯆꯦ ꯍꯣꯏꯕꯨꯁꯨ ꯌꯥꯝꯅ ꯊꯥꯒꯠꯂꯤ ꯆꯦꯆꯦꯁꯨ ꯌꯥꯝ ꯊꯥꯒꯠꯂꯤ ꯗꯗꯥꯁꯨ ꯌꯥꯝꯅ ꯊꯥꯒꯠꯂꯤ ꯆꯦꯆꯦ ꯍꯣꯏꯅ ꯅꯣꯏꯒꯤ ꯅꯕꯨꯛ ꯊꯣꯛꯅ ꯄꯣꯛꯄ ꯅꯆꯥꯃꯛ ꯑꯣꯏꯗ꯭ꯔꯁꯨ ꯆꯦꯆꯦ ꯍꯣꯏꯅ ꯑꯗꯨꯛꯌꯥꯝꯅ ꯅꯨꯡꯁꯤꯅ ꯑꯦꯗꯥꯞ ꯇꯧꯕ ꯅꯣꯏꯅ ꯍꯦꯛ ꯄꯣꯛꯄ ꯅꯆꯥ ꯅꯠꯇ꯭ꯔꯁꯨ ꯆꯦꯆꯦ ꯍꯣꯏꯅ ꯅꯣꯏꯒꯤ ꯑꯁꯦꯡꯕ ꯅꯆꯥꯅꯤ ꯍꯥꯏꯅ ꯈꯟꯗꯨꯅ ꯑꯦꯗꯣꯞ ꯇꯧꯕꯁꯦ ꯏꯆꯦ ꯑꯩꯗꯤ ꯌꯥꯝꯅ ꯄꯦꯜꯂꯦ ꯆꯦ ꯍꯣꯏꯕꯨ ꯌꯥꯝꯅ ꯊꯥꯒꯠꯅꯤꯡꯉꯥꯏ ꯑꯣꯏꯌꯦ ꯑꯗꯨꯅ ꯆꯦꯗꯣ ꯉꯜꯂꯤꯉꯩ ꯃꯇꯥꯡꯁꯤꯗ ꯃꯥꯒꯤ ꯕꯥꯔꯠ ꯁꯥꯔꯇꯤꯐꯤꯀꯦꯠ ꯔꯦꯖꯤꯁꯇ꯭ꯔꯦꯁꯟꯁꯤ ꯀꯣꯔꯠꯇ ꯆꯠꯂꯒ ꯐꯖꯅ ꯇꯧꯊꯣꯛꯈꯤꯕꯁꯤꯅ ꯑꯩꯒꯤꯗꯤ ꯑꯄꯥꯝꯕꯁꯨ ꯑꯣꯏꯌꯦ ꯏꯆꯦ ꯇꯧꯁꯨ ꯇꯧꯍꯟꯅꯤꯡꯉꯦ ꯑꯗꯣ ꯀꯔꯤ ꯍꯥꯏꯅꯤ ꯆꯦꯆꯦ ꯑꯉꯥꯡꯗꯣ ꯑꯗꯨ ꯃꯥꯅ ꯆꯥꯎꯔꯛꯑꯀꯥꯟꯗ ꯃꯥꯒꯤ ꯁꯥꯔꯇꯤꯐꯤꯀꯦꯠꯇꯨ ꯎꯔꯒ ꯀꯩꯅꯣ ꯇꯧꯗꯅꯕꯀꯣ ꯆꯦ ꯑꯩꯒꯤ ꯄꯥꯝꯖꯕꯗꯤ ꯑꯗꯨꯅꯦꯕ ꯑꯗꯨꯅ ꯆꯦꯆꯦ ꯉꯜꯂꯤꯉꯩꯗꯨꯗ ꯑꯗꯨꯝ ꯆꯦꯆꯦ ꯍꯣꯏꯕꯨ ꯌꯥꯝꯅ ꯀꯩꯅꯣ ꯇꯧꯕꯩꯁꯨ ꯅꯠꯇꯦ ꯑꯗꯨꯑꯣꯏꯔꯁꯨ ꯃꯥꯒꯤ ꯑꯗꯨꯗꯤ ꯇꯧꯍꯟꯅꯤꯡꯉꯦ ꯑꯩꯒꯤ ꯃꯣꯠꯇꯗꯤꯀꯣ ꯆꯦ ꯑꯗꯨꯅ ꯈꯤꯇꯪ ꯊꯨꯔꯤꯉꯩ ꯉꯜꯂꯤꯉꯩꯁꯤꯗ ꯆꯦꯆꯦ ꯍꯣꯏꯅꯕꯨ ꯇꯧꯍꯟꯅꯤꯡꯉꯦꯕꯣ ꯑꯩꯗꯤ ꯆꯦꯆꯦ ꯍꯣꯏꯅꯁꯨ ꯅꯨꯡꯁꯤꯅꯕ ꯑꯗꯒꯤ ꯃꯣꯏ ꯑꯉꯥꯡꯁꯨ ꯌꯥꯝ ꯅꯨꯡꯁꯤ ꯑꯗꯒꯤ ꯆꯦꯆꯦ ꯍꯣꯏꯕꯨ ꯌꯥꯝ ꯊꯥꯒꯠꯆꯔꯤ ꯆꯦꯆꯦ ꯍꯣꯏꯅ ꯑꯗꯨꯃꯥꯏꯅ ꯇꯧꯕꯤꯕꯁꯦ ꯌꯥꯝꯅ ꯄꯥꯝꯖꯩ ꯌꯥꯝꯅꯁꯨ ꯅꯨꯡꯉꯥꯏꯔꯦ ꯆꯦꯆꯦ ꯂꯨꯅꯁꯨ ꯇꯧꯕꯤꯌꯣ ꯑꯉꯥꯡꯗꯣ ꯑꯩꯈꯣꯏꯅꯁꯨ ꯆꯦꯆꯦ ꯍꯣꯏꯒꯤ ꯑꯁꯦꯡꯕ ꯃꯆꯥꯃꯛꯅꯤ ꯍꯥꯏꯅ ꯈꯟꯗꯨꯅ ꯇꯧꯖꯒꯦ ꯆꯦꯆꯦ